ꯑꯩꯗꯤ ꯑꯩꯈꯣꯏꯒꯤ ꯈꯨꯟ ꯑꯩꯈꯣꯏ ꯁꯤꯗꯗꯤ ꯍꯣꯁꯄꯤꯇꯥꯜ ꯄ꯭ꯔꯥꯏꯚꯦꯠꯀꯨꯝꯕ ꯑꯣꯔ ꯒꯣꯔꯃꯦꯟꯒꯤ ꯑꯃꯁꯨ ꯂꯩꯇꯕꯅꯤꯅ ꯑꯦꯛꯁꯔꯦꯒꯨꯝꯕ ꯁꯤ ꯇꯤ ꯏꯁꯀꯦꯟꯒꯨꯝꯕ ꯑꯦꯝ ꯑꯥꯔ ꯑꯥꯏꯒꯨꯝꯕ ꯂꯧꯕ ꯃꯇꯝꯗ ꯑꯩꯗꯤ ꯆꯠꯀꯅꯤ ꯑꯇꯩꯗ ꯆꯠꯂꯒ ꯂꯧꯒꯅꯤ ꯍꯥꯏꯕꯗꯤ ꯈꯨꯟꯁꯨ ꯈꯨꯟꯕꯅꯦ ꯑꯗꯨꯒꯁꯨ ꯂꯩꯁꯨ ꯂꯩꯇꯦ ꯑꯗꯨꯒ ꯐꯖꯅꯁꯨ ꯌꯦꯡꯕꯤꯕꯁꯨ ꯉꯝꯂꯣꯏ ꯑꯩꯒꯤ ꯑꯅꯛꯄꯒꯨꯝꯕꯗ ꯑꯅꯛꯄꯗ ꯆꯠꯂꯒꯁꯨ ꯐꯖꯕ ꯗꯣꯛꯇꯔꯁꯨ ꯂꯩꯇꯦ ꯐꯖꯕ ꯏꯀ꯭ꯌꯨꯞꯃꯦꯟꯁꯨ ꯂꯩꯇꯕꯅꯤꯅ ꯑꯩ ꯑꯇꯣꯞꯄ ꯃꯐꯝꯗ ꯆꯠꯂꯒ ꯐꯖꯅ ꯂꯧꯔꯒ ꯂꯥꯛꯀꯅꯤ ꯍꯥꯏꯕꯗꯤ ꯍꯦꯜꯊꯁꯤꯅ ꯈ꯭ꯋꯥꯏꯗꯒꯤ ꯏꯝꯄꯣꯔꯇꯦꯟ ꯑꯣꯏꯌꯦ ꯍꯛꯆꯥꯡ ꯐꯕ ꯍꯥꯏꯕꯁꯦ ꯈ꯭ꯋꯥꯏꯗꯒꯤ ꯏꯝꯄꯣꯔꯇꯦꯟ ꯑꯣꯏꯌꯦ ꯄꯨꯟꯁꯤ ꯑꯃ ꯍꯤꯡꯕ ꯃꯇꯝꯗ ꯄꯨꯟꯁꯤ ꯅꯨꯡꯁꯥꯡꯅ ꯍꯤꯡꯕ ꯍꯥꯏꯕꯁꯦ ꯑꯩꯈꯣꯏ ꯍꯛꯆꯥꯡ ꯐꯕ ꯍꯥꯏꯕꯁꯦ ꯗꯔꯀꯥꯔ ꯑꯣꯏꯕꯅꯤꯅ ꯑꯗꯨꯅ ꯄꯨꯟꯁꯤꯒꯤ ꯑꯃ ꯑꯣꯏꯔꯒ ꯑꯩꯒꯤ ꯏꯆꯥ ꯏꯁꯨꯒꯤꯗꯃꯛꯇ ꯈꯜꯂꯒ ꯃꯐꯝ ꯑꯇꯩꯗ ꯆꯠꯂꯒ ꯐꯖꯅ ꯌꯦꯡꯂꯒ ꯑꯩꯒꯤ ꯑꯅꯥꯕꯁꯦ ꯀꯔꯤꯔꯥ ꯍꯥꯏꯅꯒꯨꯝꯕ ꯌꯦꯡꯊꯣꯛꯄꯁꯦ ꯑꯩꯗꯤ ꯑꯇꯩꯒꯤ ꯂꯝꯗ ꯆꯠꯀꯦ ꯍꯥꯏꯅ ꯑꯩ ꯑꯗꯨꯝ ꯈꯜꯂꯦ